ꯑꯩꯈꯣꯏꯅ ꯑꯩꯈꯣꯏꯒꯤ ꯀꯜꯆꯔ ꯍꯦꯔꯤꯇꯦꯖ ꯅꯠꯇ꯭ꯔꯒ ꯆꯠꯅꯕꯤꯁꯦ ꯄ꯭ꯔꯤꯖꯥꯞ ꯇꯧꯒꯦ ꯉꯥꯛ ꯁꯦꯟꯒꯦ ꯍꯥꯏꯔꯗꯤ ꯑꯩꯈꯣꯏ ꯃꯔꯛ ꯃꯔꯛꯇ ꯑꯩꯈꯣꯏꯒꯤ ꯀꯜꯆꯔꯦꯜ ꯐꯦꯁꯇꯤꯚꯦꯜꯒꯨꯝꯕꯁꯦ ꯄꯥꯡꯊꯣꯛꯄ ꯗꯔꯀꯥꯔ ꯇꯥꯏ ꯑꯁꯨꯃꯥꯏꯅ ꯑꯩꯈꯣꯏꯅ ꯀꯜꯆꯔꯦꯜ ꯄ꯭ꯔꯣꯒ꯭ꯔꯥꯝꯒꯨꯝꯕꯁꯦ ꯄꯥꯡꯊꯣꯛꯄ ꯃꯇꯝꯗ ꯑꯩꯈꯣꯏꯅ ꯑꯩꯈꯣꯏꯒꯤ ꯆꯠꯅꯕꯤꯒꯤ ꯃꯇꯨꯡ ꯏꯟꯅ ꯑꯩꯈꯣꯏꯒꯤ ꯀꯜꯆꯔꯁꯦ ꯇꯧꯔꯛꯄ ꯃꯇꯝꯗ ꯑꯩꯈꯣꯏꯅ ꯑꯩꯈꯣꯏꯒꯤ ꯆꯠꯅꯕꯤꯗꯨ ꯃꯥꯡꯍꯟꯗꯕꯤꯗ ꯑꯩꯈꯣꯏꯅ ꯑꯩꯈꯣꯏꯒꯤ ꯀꯜꯆꯔꯦꯜ ꯍꯦꯔꯤꯇꯦꯖꯁꯦ ꯄ꯭ꯔꯤꯖꯥꯞ ꯇꯧꯕ ꯉꯝꯒꯅꯤ ꯑꯗꯨꯈꯛ ꯅꯠꯇꯅ ꯍꯥꯏꯕꯒꯨꯝꯅ ꯑꯩꯈꯣꯏꯅ ꯑꯩꯈꯣꯏꯒꯤ ꯀꯜꯆꯔꯦꯜ ꯍꯦꯔꯤꯇꯦꯖꯁꯦ ꯄ꯭ꯔꯤꯖꯥꯞ ꯇꯧꯒꯦ ꯍꯥꯏꯔꯗꯤ ꯑꯩꯈꯣꯏ ꯂꯥꯏꯔꯤꯛꯇꯁꯨ ꯁꯦꯂꯦꯕꯁꯇꯁꯨ ꯍꯥꯞꯄ ꯇꯥꯕꯅꯤ ꯁꯨꯝ ꯑꯣꯏꯔꯒ ꯅꯠꯇ꯭ꯔꯒ ꯑꯩꯈꯣꯏꯅ ꯑꯩꯈꯣꯏꯒꯤ ꯕꯨꯛꯂꯦꯠꯀꯨꯝꯕꯗ ꯑꯩꯈꯣꯏꯒꯤ ꯀꯜꯆꯔꯦꯜ ꯍꯦꯔꯤꯇꯦꯖꯀꯤ ꯃꯇꯥꯡꯗ ꯂꯥꯏꯔꯤꯛ ꯁꯦꯝꯂꯒ ꯕꯨꯛꯂꯦꯠ ꯁꯦꯝꯂꯒ ꯑꯩꯈꯣꯏꯅ ꯗꯤꯁꯇ꯭ꯔꯤꯕ꯭ꯌꯨꯠ ꯑꯣꯏꯕ ꯗꯔꯀꯥꯔ ꯇꯥꯏ ꯍꯥꯏꯔꯗꯤ ꯑꯞꯀꯃꯤꯡ ꯖꯦꯅꯔꯦꯁꯟ ꯈꯣꯏꯅ ꯑꯩꯈꯣꯏꯒꯤ ꯀꯜꯆꯔꯦꯜꯒꯤ ꯃꯇꯥꯡꯁꯤꯗ ꯕꯨꯛꯂꯦꯠ ꯊ꯭ꯔꯨ ꯕꯨꯛꯂꯦꯠꯇꯒꯤꯁꯨ ꯄꯥꯔꯒ ꯃꯈꯣꯏꯅꯁꯨ ꯈꯪꯂꯛꯄ ꯌꯥꯏ ꯑꯗꯨꯒ ꯑꯩꯈꯣꯏꯅ ꯑꯦꯕ꯭ꯔꯤ ꯏꯌꯔ ꯀꯜꯆꯔꯦꯜ ꯏꯚꯦꯟꯁꯦ ꯑꯣꯔꯒꯅꯥꯏꯖ ꯇꯧꯔꯒ ꯑꯩꯈꯣꯏꯅ ꯑꯗꯨꯝ ꯑꯩꯈꯣꯏꯒꯤ ꯀꯜꯆꯔꯁꯦ ꯄ꯭ꯔꯦꯛꯇꯤꯁ ꯇꯧꯔꯛꯄ ꯃꯇꯝꯗ ꯑꯗꯨꯗꯒꯤꯁꯨ ꯑꯩꯈꯣꯏꯅ ꯀꯜꯆꯔꯁꯦ ꯄ꯭ꯔꯤꯖꯥꯞ ꯇꯧꯕ ꯉꯝꯒꯅꯤ ꯍꯥꯏꯔꯗꯤ ꯑꯩꯈꯣꯏ ꯃꯤꯑꯣꯏꯕꯒꯤ ꯄꯨꯟꯁꯤ ꯍꯥꯏꯁꯤ ꯏꯁꯥ ꯏꯁꯥꯒꯤ ꯀꯜꯆꯔꯦꯜ ꯍꯦꯔꯤꯇꯦꯖꯁꯤ ꯂꯩꯗ꯭ꯔꯗꯤ ꯌꯥꯗꯕꯅꯤ ꯃꯥꯡꯈ꯭ꯔꯕ ꯖꯥꯇꯤꯒꯨꯝꯕ ꯑꯣꯏꯅꯤ ꯑꯗꯨꯅꯤꯅ ꯑꯩꯒꯤ ꯖꯥꯇꯤꯒꯤ ꯀꯜꯆꯔꯦꯜ ꯍꯦꯔꯤꯇꯦꯖꯁꯤ ꯉꯥꯛ ꯁꯦꯟꯗꯨꯅ ꯂꯩꯒꯦ ꯍꯥꯏꯔꯗꯤ ꯏꯁꯥ ꯏꯁꯥꯒꯤ ꯀꯜꯆꯔ ꯑꯁꯤ ꯉꯥꯛ ꯁꯦꯟꯕ ꯇꯥꯕꯅꯤ ꯑꯗꯨꯅꯤꯅ ꯑꯩꯈꯣꯏꯅ ꯑꯩꯈꯣꯏ ꯖꯥꯇꯤꯒꯤ ꯀꯜꯆꯔꯦꯜ ꯍꯦꯔꯤꯇꯦꯖꯁꯤ ꯄ꯭ꯔꯤꯖꯥꯞ ꯇꯧꯒꯦ ꯍꯥꯏꯔꯗꯤ ꯑꯩꯈꯣꯏꯅ ꯉꯁꯥꯏ ꯍꯥꯏꯈ꯭ꯔꯕꯒꯨꯝꯅ ꯑꯦꯕ꯭ꯔꯤ ꯏꯌꯔꯁꯦ ꯑꯩꯈꯣꯏ ꯀꯜꯆꯔꯦꯜ ꯐꯦꯁꯇꯤꯚꯦꯜꯁꯦ ꯄꯥꯡꯊꯣꯛꯄ ꯗꯔꯀꯥꯔ ꯇꯥꯏ ꯑꯗꯨ ꯅꯠꯇ꯭ꯔꯒ ꯑꯩꯈꯣꯏꯅ ꯕꯨꯛꯂꯦꯠꯀꯨꯝꯕꯁꯤ ꯁꯦꯝꯂꯒ ꯑꯩꯈꯣꯏꯅ ꯑꯩꯈꯣꯏꯒꯤ ꯍꯤꯁꯇ꯭ꯔꯤꯁꯤ ꯑꯩꯈꯣꯏꯒꯤ ꯀꯜꯆꯔꯁꯦ ꯏꯔꯒ ꯑꯞꯀꯃꯤꯡ ꯖꯦꯅꯔꯦꯁꯟꯉꯣꯟꯗ ꯍꯦꯟꯗꯥꯎꯟ ꯇꯧꯔꯗꯤ ꯑꯩꯈꯣꯏ ꯄ꯭ꯔꯤꯖꯥꯞ ꯇꯧꯕ ꯉꯝꯒꯅꯤ ꯍꯥꯏꯁꯤ ꯑꯩꯅ ꯊꯥꯖꯩ